ꯌꯦꯁ ꯑꯥꯏ ꯀꯦꯟ ꯁ꯭ꯄꯤꯛ ꯐꯥꯏꯚ ꯗꯦꯠꯁ ꯑꯥꯏ ꯀꯥꯟ ꯔꯤꯃꯦꯝꯕꯔ ꯗꯦꯠ ꯏꯁ ꯐꯥꯔꯁ ꯖꯅꯨꯋꯥꯔꯤ ꯇꯨ ꯊꯥꯎꯖꯟ ꯋꯥꯟ ꯐꯤꯐꯇꯤꯟ ꯐꯦꯕꯋꯥꯔꯤ ꯇꯨ ꯊꯥꯎꯖꯟ ꯋꯥꯟ ꯇ꯭ꯋꯦꯟꯇꯤ ꯐꯣꯔ ꯃꯦ ꯇꯨ ꯊꯥꯎꯖꯟ ꯋꯥꯟ ꯇ꯭ꯋꯦꯟꯇꯤ ꯑꯩꯠ ꯃꯦ ꯇꯨ ꯊꯥꯎꯖꯟ ꯋꯥꯟ ꯑꯦꯟ ꯇ꯭ꯋꯦꯟꯇꯤ ꯖꯨꯟ ꯇꯨ ꯊꯥꯎꯖꯟ ꯋꯥꯟ